ꯃꯅꯤꯄꯨꯔꯗ ꯃꯤꯁꯤꯡ ꯍꯦꯟꯒꯠꯂꯛꯄ ꯂꯧꯎ ꯁꯤꯡꯎ ꯇꯧꯕ ꯌꯥꯕ ꯂꯝꯁꯤꯡ ꯁꯔꯨꯛ ꯑꯁꯤ ꯍꯟꯊꯔꯛꯂꯤꯕꯁꯤ ꯑꯩꯈꯣꯏꯅ ꯃꯤ ꯃꯁꯤꯡ ꯌꯥꯝꯅ ꯌꯥꯝꯁꯤꯜꯂꯛꯄ ꯂꯩꯐꯝ ꯆꯥꯐꯝ ꯂꯩꯔꯛꯇꯕ ꯑꯃꯗꯤ ꯂꯧꯃꯤꯁꯤꯡꯅ ꯂꯧ ꯎꯐꯝ ꯂꯩꯁꯤꯜꯂꯛꯇꯕ ꯁꯤꯡ ꯑꯁꯤꯗꯒꯤ ꯊꯣꯛꯂꯛꯄ ꯉꯥꯛꯇꯅꯤ ꯂꯧꯎ ꯁꯤꯡꯎ ꯇꯧꯕ ꯍꯩꯕ ꯃꯤꯑꯣꯏꯁꯤꯡꯅ ꯂꯧꯒꯤ ꯊꯕꯛ ꯑꯁꯤ ꯂꯩꯁꯤꯜꯂꯛꯇꯕ ꯃꯔꯝ ꯑꯗꯨꯅ ꯂꯧꯃꯤꯁꯤꯡꯅ ꯌꯥꯝꯅ ꯍꯟꯊꯔꯛꯂꯤꯕꯅꯤ ꯑꯗꯨꯒ ꯃꯤꯑꯣꯏꯁꯤꯡ ꯍꯦꯟꯒꯠꯂꯛꯄꯒꯤ ꯃꯇꯥꯡꯗꯗꯤ ꯑꯩꯈꯣꯏꯒꯤ ꯆꯥꯗꯕꯗꯤ ꯌꯥꯗꯕ ꯁꯤꯡ ꯑꯁꯤꯅ ꯃꯤꯑꯣꯏꯕ ꯁꯤꯡ ꯑꯁꯤ ꯌꯥꯝꯅ ꯋꯥꯅ ꯈꯥꯡꯅꯔꯕꯅꯤ ꯑꯃꯁꯨꯡ ꯁꯔꯀꯥꯔ ꯂꯩꯉꯥꯛꯅ ꯌꯥꯝꯅ ꯆꯥꯎꯅ ꯌꯦꯡꯁꯤꯟꯕꯤꯕ ꯇꯥꯏ ꯃꯔꯝꯗꯤ ꯂꯧꯃꯤꯁꯤꯡ ꯑꯁꯤ ꯀꯔꯝꯅ ꯍꯦꯟꯒꯠꯍꯟꯒꯗꯒꯦ ꯍꯥꯏꯔꯒꯗꯤ ꯒ꯭ꯌꯥꯟ ꯇꯥꯍꯟꯕ ꯃꯤꯑꯣꯏꯁꯤꯡ ꯉꯥꯛꯇꯅ ꯂꯩꯍꯟꯒꯗꯕ ꯑꯃꯁꯨꯡ ꯃꯅꯤꯄꯨꯔꯗ ꯂꯧꯎ ꯁꯤꯡꯎ ꯇꯧꯕ ꯌꯥꯕ ꯃꯐꯝꯁꯤꯡ ꯌꯦꯡꯉꯒ ꯁꯦꯝꯒꯠꯄꯤꯕ ꯍꯥꯏꯕꯗꯤ ꯆꯤꯡꯌꯥꯗ ꯂꯧꯁꯤꯡ ꯌꯥꯔꯤꯃꯈꯩ ꯎꯍꯟꯕ ꯃꯤ ꯇꯥꯍꯟꯗꯕꯁꯤꯅ ꯑꯐꯕ ꯊꯧꯗꯥꯡꯅꯤ ꯍꯥꯏꯖꯩ ꯂꯣꯏꯁꯤꯟꯖꯔꯒꯦ